ꯎꯝ ꯍꯜꯂꯣ ꯍꯥꯎ ꯇꯥꯏꯌꯦ ꯍꯌꯦꯡꯒꯤ ꯃꯊꯪꯗꯨ ꯏꯃꯣꯏꯅꯨ ꯇꯥꯕꯅꯤꯅ ꯑꯩꯗꯣ ꯉꯁꯤꯗꯤ ꯂꯥꯛꯑꯔꯣꯏꯒꯦ ꯍꯌꯦꯡ ꯑꯣꯏꯅ ꯂꯥꯛꯀꯦ ꯇꯧꯕꯅꯤꯅꯦ

ꯏꯃꯣꯏꯅꯨ ꯏꯃꯣꯏꯅꯨꯗꯤ ꯆꯥꯍꯣꯡ ꯉꯥꯍꯣꯡꯕ ꯑꯗꯒꯤ ꯑꯩꯈꯣꯏꯗ ꯅꯨꯡꯉꯥꯏꯕ ꯌꯥꯏꯐꯕ ꯆꯥꯕ ꯊꯛꯄ ꯋꯥꯠꯇꯕ ꯑꯣꯏꯖꯧꯑꯣꯅ ꯄꯤꯒꯗꯣꯏꯅꯤꯗꯅ ꯉꯥ ꯑꯉꯧꯕ ꯍꯥꯏꯕꯁꯤꯗꯤ ꯑꯗꯨꯝ ꯂꯥꯏꯒꯤ ꯃꯛꯇꯗꯕꯨ ꯇꯧꯕꯁꯦ ꯑꯉꯧꯕ ꯍꯥꯏꯁꯤꯅ ꯑꯗꯨꯝ ꯑꯌꯥꯝꯕ ꯇꯧꯗ꯭ꯔꯣ ꯑꯗꯨꯒꯤ ꯑꯗꯨꯝ ꯊꯥꯏꯅ ꯍꯥꯛꯇꯛꯇꯒꯤ ꯑꯗꯨꯝ ꯉꯥꯗꯣ ꯑꯉꯧꯕꯗꯨ ꯑꯗꯨꯝ ꯀꯠꯅꯔꯛꯄꯅꯦꯕ ꯏꯃꯣꯏꯅꯨꯅ ꯄꯥꯝꯃꯦꯅ ꯉꯥ ꯑꯉꯧꯕꯗꯣ ꯉꯥ ꯑꯉꯧꯕꯗꯣ ꯅꯪꯅ ꯃꯁꯛ ꯈꯪꯗ꯭ꯔꯁꯨ ꯁꯤꯜꯕꯔꯗꯣ ꯑꯗꯨꯗꯨ ꯂꯧꯔꯣ ꯌꯥꯝ ꯂꯥꯏꯗ ꯀꯠꯄꯒꯤꯅꯤꯅ ꯃꯤ ꯑꯩꯈꯣꯏꯁꯨ ꯌꯥꯝꯂꯣꯏꯗꯧꯕꯅꯤꯅ ꯄꯪꯌꯥꯝꯗꯤ ꯌꯥꯝꯅꯗꯤ ꯂꯧꯔꯣꯅꯨꯗ ꯑꯥ ꯑꯗꯨ ꯑꯇꯩ ꯍꯦꯟꯖꯥꯡ ꯅꯥꯄꯤ ꯑꯊꯦꯟꯄꯣꯠꯇꯨꯃ ꯂꯩꯔꯦꯗꯅ ꯑꯗꯒꯤ ꯍꯩ ꯔꯥ ꯑꯗꯒꯤꯗꯤ ꯀꯕꯣꯛ ꯑꯗꯒꯤ ꯂꯗꯨ ꯂꯩꯗꯅ ꯑꯗꯨꯒꯨꯝꯕꯗꯨꯁꯨ ꯌꯥꯎꯒꯗꯣꯏꯅꯦꯕ ꯑꯗꯒꯤ ꯀ꯭ꯋꯥ ꯇꯥꯡꯒ ꯑꯃ ꯌꯥꯎꯔꯅꯤ ꯑꯗꯒꯤ ꯗꯥꯈꯤꯅꯥ ꯌꯥꯎꯔꯅꯤ ꯑꯗꯨꯒ ꯀꯠꯇꯣꯏꯅꯦꯕ ꯑꯗꯨꯒ ꯅꯪꯅ ꯐꯖꯅ ꯑꯌꯨꯛꯇꯒꯤ ꯏꯃꯨꯡ ꯃꯅꯨꯡ ꯀꯔꯤ ꯀꯔꯥꯗꯣ ꯁꯦꯡꯇꯣꯛꯑꯣ ꯐꯖꯅ ꯁꯤꯠꯇꯣꯛ ꯁꯦꯡꯇꯣꯛꯇꯅ ꯑꯗꯒꯤ ꯆꯦꯡꯕꯨꯀꯥꯗꯣ ꯐꯖꯅ ꯐꯦꯡꯊꯣꯛꯂꯀꯥꯟꯗ ꯊꯝꯒꯗꯣꯏꯅꯦꯕ

ꯏꯃꯨꯡ ꯃꯅꯨꯡ ꯐꯖꯅ ꯁꯤꯠꯆꯟ ꯇꯥꯁꯜꯂꯒ ꯐꯖꯅ ꯇꯩꯊꯣꯛ ꯈꯣꯇꯣꯛꯂꯒ ꯑꯗꯨꯃꯥꯏꯅ ꯊꯝꯂꯝꯃꯦ

ꯏꯃꯣꯏꯅꯨꯒꯤ ꯃꯐꯝꯗꯣ ꯑꯗꯨ ꯃꯥꯒꯤ ꯐꯖꯅ ꯃꯩ ꯍꯧꯕꯝ ꯀꯔꯤ ꯀꯔꯥ ꯐꯖꯅ ꯁꯦꯝꯗꯣꯏꯅꯦ ꯌꯣꯠꯁꯕꯤꯒ ꯈꯤꯜꯂꯀꯥꯟꯗ

ꯎꯝ ꯑꯩ ꯍꯌꯦꯡꯕꯨꯗꯤ ꯑꯗꯨꯝ ꯅꯨꯡꯊꯤꯜ ꯂꯥꯛꯑꯅꯤ ꯍꯥꯏꯕꯗꯤ ꯅꯨꯡꯊꯤꯟꯗꯒꯤ ꯂꯥꯛꯑꯒꯦ ꯆꯥꯛꯀ ꯇꯣꯛꯂꯀꯥꯟꯗ ꯑꯗꯨ ꯏꯃꯣꯏꯅꯨ ꯅꯨꯃꯤꯠꯇꯗꯤ ꯀꯩꯅꯣ ꯇꯧꯔꯨꯅꯨꯀꯣ ꯃꯤꯉꯣꯟꯗ ꯅꯨꯃꯤꯠ ꯇꯥꯁꯤꯜꯂꯛꯄꯀꯥꯟꯗ ꯃꯤꯅ ꯑꯗꯨ ꯃꯩ ꯋꯥꯏꯒꯦ ꯑꯗꯒꯤ ꯑꯗꯨ ꯄꯤꯌꯨ ꯑꯗꯥ ꯄꯤꯌꯨ ꯍꯥꯏꯕꯗꯨ ꯄꯤꯊꯣꯛꯀꯅꯨꯀꯣ ꯑꯗꯨ ꯄꯤꯊꯣꯛꯄ ꯐꯠꯇꯕꯅꯦ ꯑꯗꯨ ꯏꯃꯣꯏꯅꯨꯒꯤ ꯐꯖꯅ ꯃꯩ ꯍꯧꯐꯝꯗꯣ ꯐꯪꯒꯥꯗꯣ ꯑꯗꯨꯗꯨꯃꯥ ꯆꯥꯛꯈꯨꯝꯗꯨꯗ ꯏꯃꯣꯏꯅꯨ ꯊꯝꯐꯝꯗꯨꯗ ꯃꯩ ꯍꯧꯐꯝ ꯁꯦꯝꯗꯣꯏꯅꯦ ꯑꯗꯨ ꯃꯈꯣꯏ ꯂꯩꯔꯪ ꯀꯔꯤ ꯀꯔꯥ ꯂꯩꯕ꯭ꯔꯥ ꯈꯣꯠꯄ ꯌꯣꯠꯁꯕꯤ ꯂꯩꯕ꯭ꯔꯥ ꯑꯗꯨ ꯊꯤꯔꯝꯃꯣ

ꯌꯥꯅꯤ ꯌꯥꯅꯤ ꯑꯗꯨ ꯑꯗꯨꯝ ꯑꯗꯨ ꯇꯧꯔꯒ ꯋꯥꯏ ꯈꯔ ꯂꯧꯔꯒ ꯑꯗꯨꯝ ꯁꯤꯡ ꯈꯔ ꯊꯥꯔꯒ ꯇꯧꯗꯣꯏꯅꯦ ꯑꯗꯨ ꯅꯨꯃꯤꯠꯇꯨꯗꯤ ꯑꯗꯨꯝ ꯐꯨꯡꯒꯥꯗꯣ ꯃꯩ ꯃꯨꯠꯍꯜꯂꯔꯣꯏꯗꯣꯏꯅꯦꯕ ꯑꯗꯨꯅ ꯃꯩꯗꯨ ꯑꯗꯨꯝ ꯃꯨꯠꯇꯅꯕ ꯂꯥꯟꯇꯦꯟ ꯃꯆꯥ ꯂꯥꯏꯒꯤ ꯀꯠꯄꯒꯤ ꯃꯤ ꯂꯩꯗꯅ ꯑꯗꯨꯗꯨꯃꯥ ꯀꯦꯔꯣꯁꯤꯟ ꯍꯥꯞꯄꯒ ꯑꯗꯨꯝ ꯑꯗꯨꯒ ꯅꯨꯃꯤꯠ ꯃꯉꯥꯅꯤ ꯍꯥ ꯍꯣꯏ ꯍꯣꯏ ꯏꯃꯣꯏꯅꯨꯒꯤ ꯐꯨꯡꯒꯥ ꯂꯥꯏꯔꯨ ꯂꯩꯕꯗꯣ ꯑꯗꯨꯒꯤꯗꯨꯗ ꯑꯗꯨꯝ ꯊꯝꯒꯗꯕ ꯑꯗꯨꯅꯦ ꯑꯗꯨꯒ ꯅꯨꯃꯤꯠ ꯃꯉꯥꯅꯤꯒꯤ ꯏꯃꯨꯡꯗꯨꯗ ꯑꯩꯈꯣꯏꯅ ꯏꯃꯣꯏꯅꯨ ꯅꯨꯃꯤꯠꯇꯒꯤ ꯍꯧꯔꯒ ꯅꯨꯃꯤꯠ ꯃꯉꯥꯅꯤ ꯁꯤ ꯐꯥꯎꯕꯗꯤꯅꯦ ꯑꯗꯨꯝ ꯏꯃꯨꯡꯗ ꯊꯣꯡꯕ ꯆꯥꯛ ꯍꯦꯟꯖꯥꯡꯗꯣ ꯑꯗꯨꯝ ꯀꯠꯇꯣꯏꯅꯦꯕ ꯑꯗꯨꯅ ꯑꯗꯨꯒꯤ ꯐꯨꯡꯒꯥ ꯂꯥꯏꯔꯨ ꯏꯃꯣꯏꯅꯨꯒꯤ ꯃꯐꯝꯗꯨꯗꯤ ꯂꯣꯏꯔꯦꯅꯁꯨ ꯂꯧꯊꯣꯛꯄ ꯌꯥꯔꯣꯏꯌꯦꯕꯀꯣ ꯅꯨꯃꯤꯠ ꯃꯉꯥꯅꯤ ꯐꯎꯗꯤ ꯑꯗꯨꯝ ꯊꯝꯃꯣ ꯑꯗꯨꯒ ꯑꯗꯨꯝ ꯅꯨꯡꯇꯤꯒꯤ ꯆꯥꯛ ꯍꯦꯟꯖꯥꯡ ꯑꯗꯨꯗ ꯀꯠꯇꯣꯏꯅꯤꯅ ꯃꯇꯨꯡ ꯇꯥꯕꯗꯗꯤ ꯀꯠꯄ ꯉꯝꯗ꯭ꯔꯁꯨ ꯅꯨꯃꯤꯠ ꯃꯉꯥꯅꯤꯗꯨꯐꯥꯎꯕꯗꯤ ꯐꯖꯅ ꯀꯠꯄꯤꯗꯣꯏꯕ ꯌꯥꯅꯤꯀꯣ ꯑꯗꯨꯗꯤ

ꯎꯝ ꯍꯣꯏ ꯍꯣꯏ ꯊꯝꯃꯣ ꯊꯝꯃꯣ